ꯑꯥ ꯏꯆꯥ ꯅꯪ ꯌꯨꯝꯗ ꯂꯩꯕ꯭ꯔꯣ ꯇꯣꯇꯤ ꯇꯥꯕ꯭ꯔꯥꯅ ꯍꯪꯒꯦ ꯇꯧꯕ ꯑꯣ ꯅꯣꯏ ꯇꯣꯇꯤꯗꯣ ꯅꯣꯏ ꯇꯣꯇꯤꯗꯩꯁꯨ ꯑꯩꯈꯣꯏ ꯇꯣꯇꯤꯗꯩꯁꯨ ꯏꯁꯤꯡꯁꯦ ꯄꯥꯊꯔꯒ ꯊꯪꯅꯕ ꯈꯣꯡꯕꯥꯟꯁꯦ ꯀꯩꯅꯣ ꯇꯧꯔꯦꯅꯦ ꯏꯁꯤꯡ ꯆꯥꯎꯔꯦꯅꯦ ꯈꯣꯡꯕꯥꯟꯗꯨ ꯑꯃꯨꯛꯇꯪ ꯁꯦꯡꯗꯣꯛꯂꯒ ꯇꯧ ꯇꯥꯔꯦꯅꯦ ꯑꯥ ꯑꯗꯨꯕꯨꯗꯤ ꯅꯣꯡꯃ ꯀꯩꯅꯣ ꯇꯧꯔꯒ ꯑꯌꯨꯛꯇꯒꯤ ꯊꯕꯛ ꯑꯥ ꯀꯩꯅꯣꯃ ꯆꯥꯅꯕ ꯁꯤꯜꯂꯒ ꯐꯖꯅ ꯇꯧꯔꯒ ꯁꯨꯔꯥ ꯂꯣꯏꯔꯦꯗ ꯅꯠꯇ꯭ꯔꯗꯤ ꯂꯣꯏꯕ ꯉꯝꯂꯣꯏꯗ ꯑꯗꯨ ꯅꯣꯏꯗꯤ ꯅꯨꯡꯉꯥꯏ ꯏꯁꯤꯡꯗꯣ ꯆꯕꯤꯠ ꯆꯕꯤꯠ ꯂꯥꯎꯗꯕ꯭ꯔꯣ ꯅꯣꯏꯗꯨ ꯅꯨꯡꯉꯥꯏꯇꯕ ꯇꯧꯔꯝꯒꯅꯤꯗ ꯑꯩꯈꯣꯏꯁꯨ ꯅꯨꯡꯉꯥꯏꯇ꯭ꯔꯦ ꯐꯅꯌꯥꯝ ꯃꯁꯤ ꯏꯁꯤꯡꯁꯨ ꯅꯨꯡꯉꯥꯏꯔꯛꯇ꯭ꯔꯦ ꯑꯗꯒꯤ ꯑꯥ ꯇꯣꯇꯤ ꯄꯥꯏꯞꯁꯤꯡꯁꯦ ꯐꯖꯅ ꯐꯨꯝꯖꯤꯟꯗꯅ ꯈꯣꯆꯤꯟꯗꯅ ꯇꯧꯗ꯭ꯔꯒꯗꯤ ꯏꯁꯤꯡꯁꯨ ꯄꯥꯊꯣꯛꯂꯒ ꯑꯥ ꯃꯆꯤ ꯃꯆꯤ ꯀꯥꯏꯔꯒ ꯄꯥꯊꯣꯛꯂꯒ ꯂꯩꯔꯛ ꯈꯨꯜꯂꯛꯁꯨ ꯂꯣꯏ ꯕ꯭ꯔꯤ ꯕ꯭ꯔꯤ ꯂꯥꯎꯔꯦ ꯑꯗꯨꯅ ꯊꯪꯅꯕꯁꯦ ꯂꯣꯏ ꯆꯕꯤꯠ ꯆꯕꯤꯠ ꯂꯥꯎꯔꯦ ꯆꯕꯤꯠ ꯆꯕꯤꯠ ꯂꯥꯎꯕꯁꯦ ꯐꯖꯅ ꯁꯦꯝꯖꯤꯜꯂꯒ ꯇꯧꯗ꯭ꯔꯗꯤ ꯌꯥꯔꯔꯣꯏꯅꯦ ꯑꯩꯁꯦ ꯅꯪꯉꯣꯟꯗ ꯍꯥꯏꯔꯒ ꯅꯣꯏ ꯕꯕꯥꯗ ꯍꯥꯏꯌꯨꯅ ꯍꯥꯏꯒꯦ ꯇꯧꯕꯅꯦꯕꯀꯣ ꯑꯗ ꯑꯗꯨꯃꯥꯏꯅ ꯐꯖꯅ ꯇꯥꯟꯅꯔꯣ ꯌꯨꯝꯗꯁꯨ ꯑꯗꯨꯒ ꯆꯕꯤꯠ ꯆꯕꯤꯠ ꯂꯥꯎꯕꯗꯣ ꯐꯅꯅꯕ ꯇꯧꯗ꯭ꯔꯗꯤ ꯀꯩꯅꯣꯗ ꯀꯥꯡ ꯅꯨꯡ ꯏꯜꯂꯒ ꯑꯅꯥꯕ ꯄꯣꯛꯂꯅꯦꯕ ꯑꯥ ꯅꯣꯡꯃꯅꯦ ꯅꯦꯅꯦꯅꯁꯨ ꯍꯥꯏꯕꯅꯦ ꯅꯣꯡꯃ ꯑꯩꯈꯣꯏ ꯃꯌꯥꯝ ꯇꯧꯔꯒꯅꯦ ꯐꯖꯅ ꯁꯦꯡꯇꯣꯛꯁꯤ ꯑꯗꯨꯒ ꯑꯩꯈꯣꯏꯒꯤ ꯁꯣꯁꯦꯜ ꯋꯥꯛ ꯇꯥꯏꯞꯇ ꯑꯩꯈꯣꯏ ꯄꯨꯂꯞ ꯊꯣꯛꯑꯒ

ꯑꯗꯨꯗꯨꯅ ꯅꯣꯡꯃ ꯑꯥ ꯑꯗꯨꯃꯥꯏꯅ ꯇꯧꯔꯒ ꯑꯌꯨꯛꯇꯒꯤ ꯁꯨꯇꯤ ꯂꯩꯕ ꯅꯨꯃꯤꯠ ꯑꯃ ꯇꯧꯔꯒ ꯁꯣꯠꯀꯠ ꯆꯥꯅꯕ ꯀꯩꯅꯣꯝ ꯇꯧꯔꯒ ꯑꯈꯣꯏ ꯃꯌꯥꯝ ꯆꯪ ꯅꯣꯛꯃꯤꯟꯅꯔꯒ ꯂꯤꯂꯥ ꯑꯃ ꯇꯥꯔꯒ ꯁꯦꯡꯗꯣꯛꯃꯤꯟꯅꯅꯕ ꯍꯥꯏꯅ ꯑꯗꯣ ꯍꯟꯇꯛꯀꯤ ꯅꯣꯡꯃꯥꯏꯖꯤꯡꯗ ꯊꯥꯡꯖ ꯊꯥꯡꯖꯗ ꯇꯧꯁꯤꯔꯣ ꯅꯣꯡꯃꯥꯏꯖꯤꯡꯗ ꯇꯧꯁꯤꯔꯣ ꯍꯣꯏ ꯍꯣꯏ ꯅꯪ ꯀꯣꯂꯦꯖꯀꯗꯤ ꯆꯠꯂꯣꯏꯗ꯭ꯔꯣ ꯁꯇꯔꯗꯦꯗ ꯑꯣ ꯑꯣ ꯍꯟꯗꯛ ꯂꯝꯇꯥꯏ ꯊꯥꯡꯖ ꯇꯥꯔꯕꯣ ꯍꯟꯇꯛꯁꯦ ꯑꯁ ꯑꯩꯗꯤ ꯊꯕꯛ ꯆꯤꯟꯃꯟꯗꯅ ꯇꯧꯔꯤꯁꯤꯕꯣ ꯑꯗꯣ ꯍꯟꯇꯛ ꯂꯝꯇꯥꯏ ꯊꯥꯡꯖꯗ ꯍꯣꯏ ꯑꯗꯨꯃꯥꯏꯅ ꯇꯧꯔꯁꯤ ꯂꯝꯇꯥꯏ ꯊꯥꯡꯖꯅꯤꯅ ꯅꯦꯅꯦꯗꯨ ꯌꯨꯝꯗ ꯂꯩꯔꯅꯤ ꯑꯩꯅ ꯈꯟꯕꯗ ꯑꯗꯣ ꯊꯥꯡꯖꯗ ꯂꯣꯏꯗ꯭ꯔꯒꯅ ꯅꯣꯡꯃꯥꯏꯖꯤꯡ ꯍꯦꯛ ꯇꯧꯔ ꯂꯣꯏꯔꯦꯅꯦꯀꯣ ꯅꯣꯡꯃꯥꯏꯖꯤꯡꯗꯗꯤ ꯀꯩꯁꯨ ꯊꯣꯏꯗꯣꯛꯄ ꯆꯠꯇꯧꯕ ꯂꯩꯇꯕ ꯅꯠꯇ꯭ꯔꯣ ꯑꯣ ꯑꯗꯨꯗꯤ ꯊꯥꯡꯖꯒ ꯅꯣꯡꯃꯥꯏꯖꯤꯡꯒꯗꯨꯗ ꯂꯣꯏꯁꯤꯜꯂꯗꯤ ꯁꯤꯠ ꯅꯥꯟꯅ ꯇꯧꯔꯒ ꯑꯩꯈꯣꯏ ꯀꯥꯡ ꯅꯨꯡ ꯆꯦꯟꯗꯅꯕ ꯑꯩꯈꯣꯏꯒꯤ ꯀꯩꯅꯣ ꯑꯣꯏꯔꯁꯨ ꯍꯤꯗꯥꯛ ꯀꯥꯞꯊꯣꯛꯂꯒꯁꯨ ꯐꯤꯅꯥꯏꯜꯕꯨ ꯀꯥꯞꯊꯣꯛꯂꯒꯁꯨ ꯑꯗꯒꯤ ꯏꯁꯤꯡ ꯅꯨꯡꯁꯤꯡꯗꯨ ꯁꯦꯡꯅꯕ ꯁꯨꯅꯨ ꯈꯔ ꯆꯥꯏꯊꯣꯛꯂꯒꯁꯨ ꯇꯧꯔꯁꯤ ꯑꯗꯨꯃꯥꯏꯅ ꯍꯣꯏ ꯑꯗꯨꯅ ꯐꯔꯅꯤ ꯀꯔꯤ ꯑꯦꯟꯁꯥꯡ ꯆꯥꯁꯤ ꯍꯥꯏꯅꯣꯅꯦ ꯑꯗꯨꯕꯣ ꯑꯩ ꯄꯤꯖꯒꯦꯅꯦ ꯑꯣ ꯑꯣ ꯕꯕꯥ ꯍꯣꯏꯁꯨ ꯂꯣꯏ ꯌꯥꯎꯅꯅꯕ ꯍꯥꯏꯔꯣ ꯑꯗꯨꯗꯤꯀꯣ ꯑꯗꯨ ꯑꯇꯩ ꯑꯇꯩꯗꯤ ꯑꯩꯈꯣꯏ ꯊꯪꯅꯕꯒꯤ ꯑꯩꯈꯣꯏꯒꯤ ꯆꯪꯐꯝꯒꯤ ꯒꯦꯠꯇꯨ ꯑꯃꯨꯛꯇꯪ ꯑꯗꯨꯁꯨ ꯌꯥꯎꯅ ꯁꯦꯡꯗꯣꯛꯁꯤꯔꯣ ꯑꯣ ꯍꯣꯏ ꯃꯌꯥꯝ ꯑꯩꯈꯣꯏ ꯑꯩꯈꯣꯏ ꯌꯨꯝ ꯑꯃ ꯑꯅꯤꯁꯦ ꯄꯨꯟꯁꯤꯜꯂꯒ ꯃꯊꯪ ꯃꯊꯪ ꯄꯥꯎ ꯍꯥꯏꯅꯔꯒ ꯂꯣꯏꯅꯃꯛ ꯇꯧꯔꯒ ꯊꯣꯛꯃꯤꯟꯅ ꯇꯧꯔꯁꯤꯅꯦꯀꯣ ꯑꯥ ꯍꯣꯏ ꯍꯣꯏ ꯅꯣꯏꯒꯤ ꯅꯣꯏ ꯏꯅꯝꯃ ꯍꯣꯏꯒꯤ ꯑꯗꯒꯤ ꯅꯣꯏ ꯏꯟꯗꯣꯆꯥ ꯍꯣꯏ ꯅꯣꯏ ꯑꯗꯣꯝꯒꯤ ꯌꯨꯝ ꯑꯅꯤꯗꯣ ꯅꯪ ꯐꯖꯅ ꯍꯥꯏꯔꯣꯀꯣ ꯑꯩ ꯁꯣꯝꯒꯤ ꯑꯩꯈꯣꯏ ꯃꯃꯥꯡꯒꯤ ꯑꯩꯈꯣꯏ ꯇꯇꯣꯟ ꯈꯣꯏꯒꯤ ꯑꯩ ꯍꯥꯏꯔꯒꯦ ꯑꯣ ꯃꯣꯏꯗ ꯍꯥꯏꯔꯣ ꯁꯣꯏꯕ ꯌꯥꯗꯦ ꯑꯩꯈꯣꯏ ꯃꯌꯥꯝ ꯇꯧꯃꯤꯟꯅꯕꯅꯤ ꯁꯤꯗꯁꯤꯗ ꯂꯣꯏꯁꯤꯟꯃꯤꯟꯅꯔꯁꯤ ꯈꯣꯠꯂꯁꯤ ꯑꯗꯨꯝ ꯁꯦꯡꯇꯣꯛ ꯍꯧꯔꯁꯤ ꯀꯥꯡ ꯀꯥꯡ ꯊꯣꯛꯄ ꯃꯇꯝꯁꯨ ꯌꯧꯔꯛꯑꯦ ꯀꯥꯡ ꯑꯗꯨꯅ ꯑꯗꯨ ꯌꯧꯔꯛꯇ꯭ꯔꯤꯉꯩꯗ ꯁꯦꯡꯇꯣꯛꯍꯧꯔꯁꯦ ꯑꯥ ꯆꯥꯛꯅꯨꯡ ꯊꯣꯡꯂꯕꯣ ꯅꯪꯕꯣ ꯑꯣ ꯀꯔꯤ ꯑꯦꯟꯁꯥꯡ ꯊꯣꯡꯒꯦ ꯇꯧꯔꯤꯕ

ꯑꯗꯨ ꯅꯨꯡꯁꯥ ꯊꯣꯛꯂꯛꯇ꯭ꯔꯤꯉꯩꯗ ꯇꯧꯔꯁꯤ ꯅꯨꯡꯁꯥ ꯊꯣꯛꯂꯛꯂꯒꯗꯤ ꯁꯥꯅꯦꯕꯀꯣ ꯑꯣ ꯐꯔꯦ ꯐꯔꯦ ꯑꯩ ꯑꯗꯨ ꯍꯥꯏꯒꯦꯅ ꯇꯧꯔꯛꯂꯝꯕꯅꯤ ꯊꯝꯃꯒꯦꯀꯣ